ꯍꯂꯣ ꯇꯥꯏꯌꯦ ꯍꯣꯏ ꯌꯥꯏꯌꯦ ꯒꯥꯔꯤ ꯂꯩꯅꯤ ꯁꯣꯝꯗ ꯋꯥꯏꯐꯝ ꯂꯩꯌꯦ ꯃꯤ ꯈꯔ ꯀꯧꯁꯤꯜꯂꯨ ꯈꯔ ꯃꯤ ꯌꯥꯝꯅ ꯆꯠꯁꯤ ꯍꯣꯏ ꯌꯥꯏꯌꯦ ꯍꯣꯏ ꯍꯣꯏ ꯇꯧꯔꯛꯑꯣ ꯇꯧꯔꯛꯑꯣ ꯑꯥ ꯑꯥ